ꯍꯜꯂꯣ ꯁꯤꯕꯨ ꯊꯥꯡꯃꯩꯕꯟꯒꯤ ꯀꯦ ꯑꯦꯐ ꯁꯤ ꯅꯇ꯭ꯔꯣ ꯑꯩꯁꯦ ꯉꯁꯥꯏ ꯄꯨꯡ ꯇ꯭ꯔꯥꯃꯥꯊꯣꯏ ꯑꯗ꯭ꯋꯥꯏꯗ ꯀꯦ ꯑꯦꯐ ꯁꯤ ꯑꯣꯗꯔ ꯇꯧꯖꯈꯤꯕꯅꯦꯕ ꯑꯗꯣ ꯍꯧꯖꯤꯛꯐꯥꯎꯕ ꯌꯧꯔꯛꯇ꯭ꯔꯤꯕ ꯑꯗꯨꯒ ꯗꯦꯂꯤꯕꯔ ꯇꯧꯈ꯭ꯔꯦ ꯍꯥꯏꯕꯒꯤ ꯅꯣꯇꯤꯐꯤꯀꯦꯁꯟ ꯑꯃꯗꯤ ꯂꯥꯛꯄ ꯁꯤ ꯀꯃꯥꯏꯅ ꯇꯧꯔꯤꯖꯥꯠꯅꯣ

ꯑꯗꯣ ꯗꯦꯂꯤꯕꯔ ꯕꯣꯏꯒ ꯄꯥꯎ ꯐꯥꯎꯅꯔꯒ ꯑꯝꯇꯪ ꯑꯩꯉꯣꯟꯗ ꯄꯥꯎ ꯍꯥꯏꯕꯤꯔꯛꯄ ꯌꯥꯒꯗꯔꯥ ꯌꯨꯝꯁꯦ ꯑꯩ ꯊꯥꯡꯃꯩꯕꯟꯗꯒꯤꯅꯦ ꯑꯗꯨꯝ ꯅꯛꯅꯔꯕꯅꯦ ꯑꯗꯨꯝ ꯀꯤꯂꯣꯃꯤꯇꯔ ꯑꯅꯤ ꯑꯍꯨꯝ ꯑꯗꯨꯃꯥꯏꯅ ꯍꯣꯏ ꯑꯃꯨꯛꯇꯪ ꯄꯥꯎ ꯐꯥꯎꯅꯕꯤꯔꯒ ꯑꯩꯉꯣꯟꯗ ꯑꯊꯨꯕꯗ ꯑꯃꯨꯛꯇ ꯄꯥꯎ ꯍꯥꯏꯕꯤꯌꯨ ꯍꯣꯏ ꯍꯣꯏ ꯊꯦꯡꯀ꯭ꯌꯨ ꯊꯦꯡꯀ꯭ꯌꯨ